ꯑꯥ ꯍꯜꯂꯣ ꯚꯥꯏ ꯌꯥꯏꯅꯦ ꯆꯠꯁꯤꯅꯦ ꯑꯩ ꯁꯪꯕ ꯍꯥꯏꯕꯨ ꯏꯌꯥ ꯌꯥꯏ ꯑꯗꯨ ꯀꯩꯅꯣꯒꯤ ꯆꯥꯛꯇꯤ ꯆꯥꯔꯒ ꯆꯠꯄꯅꯗꯤ ꯐꯗꯧ ꯃꯥꯜꯂꯤꯍꯦ ꯍꯣꯏ ꯒ꯭ꯌꯥꯟ ꯇꯥꯅ ꯆꯠꯁꯤ ꯑꯗꯨꯒ ꯑꯥꯗ ꯀꯔꯤ ꯀꯔꯤꯅꯣ ꯌꯥꯎꯔꯨꯔꯒ ꯑꯃꯍꯦꯛꯇ ꯌꯥꯏꯗ ꯄꯨꯕ ꯑ ꯌꯥꯏ ꯌꯥꯏ ꯌꯥꯏ ꯇꯧꯁꯤ ꯇꯧꯁꯤ ꯌꯥꯏ ꯑꯗꯨ ꯑꯥ ꯌꯧꯔꯒ ꯈꯣꯔꯁꯥꯕꯨꯗꯤ ꯑꯩ ꯇꯧꯔꯛꯀꯦꯗ ꯑꯩꯁ ꯂꯩꯅꯦꯍꯩ ꯍꯣ ꯍꯣ ꯍꯣꯏ ꯐꯔꯦ ꯐꯔꯦ ꯍꯌꯦꯡ ꯎꯅꯔꯁꯤ ꯑꯩ ꯃꯥꯕꯨꯗꯤ ꯎꯗ꯭ꯔꯤꯌꯦ ꯈꯪꯗꯤꯅꯦ ꯑꯩ ꯄꯥꯛ ꯄꯥꯛ ꯆꯪꯗ꯭ꯔꯝꯅꯤꯅ ꯍꯣ ꯍꯣꯏ ꯆꯠꯁꯤ ꯆꯠꯁꯤ ꯑꯣ ꯍꯣꯏ ꯍꯣꯏ